ꯎꯝ ꯌꯨꯝꯗ ꯂꯩ ꯍꯪꯉꯣ ꯌꯥꯏꯅꯦ

ꯑꯩꯈꯣꯏ ꯅꯍꯥꯟ ꯏꯆꯧ

ꯑꯩꯈꯣꯏ ꯅꯍꯥꯟ ꯏꯆꯧꯒꯤꯗ ꯇꯧꯕꯈꯤꯗꯨ ꯂꯨꯍꯣꯡꯕꯒꯤ ꯌꯨꯝꯗ ꯇꯧꯕꯗꯣ ꯂꯨꯄꯥ ꯂꯤꯁꯤꯡ ꯀꯨꯟꯃꯔꯤ ꯀꯨꯟꯃꯉꯥ ꯆꯪꯈꯤꯕꯅꯦꯕ ꯑꯗꯨ ꯑꯩꯈꯣꯏ ꯚꯥꯏ ꯚꯥꯏ ꯍꯣꯏꯒꯤꯁꯨ ꯌꯨꯝꯗꯣ ꯑꯗꯨꯝ ꯆꯥꯎꯕ ꯃꯥꯟꯅꯕꯅꯤꯅ ꯅꯣꯈꯣꯏꯒꯤꯗꯨꯁꯨ ꯂꯨꯄꯥ ꯂꯤꯁꯤꯡ ꯀꯨꯟꯃꯔꯤ ꯀꯨꯟꯃꯉꯥ ꯑꯗꯨꯝ ꯆꯪꯒꯗꯕ ꯃꯥꯜꯂꯤ ꯃꯤꯁꯇ꯭ꯔꯤ ꯁꯤꯡꯗꯨꯅ ꯍꯥꯏꯔꯛꯄꯗ ꯑꯗꯨ ꯅꯣꯈꯣꯏꯒꯤꯗꯨꯅ ꯐꯨꯇꯤꯟ ꯀꯩ ꯀꯩ ꯀꯛꯀꯗꯕ ꯑꯣꯏꯔꯒꯗꯤ ꯑꯗꯨꯗꯩ ꯈꯔ ꯍꯦꯟꯅ ꯆꯪꯕ ꯌꯥꯏ ꯀꯛꯑꯣꯏꯗꯕ ꯑꯣꯏꯔꯗꯤ ꯑꯗꯨꯝ ꯂꯤꯁꯤꯡ ꯀꯨꯟꯃꯔꯤ ꯀꯨꯟꯃꯉꯥꯅ ꯌꯥꯕꯁꯨ ꯌꯥꯏ ꯑꯣ ꯆꯪꯉꯛꯀꯦ ꯑꯩ ꯊꯕꯛꯇꯣ ꯈꯔ ꯁꯣꯟꯗ ꯆꯤꯟꯂꯕ ꯑꯗꯨꯗꯨꯒꯤ ꯍꯣꯏ ꯍꯣꯏ ꯆꯥꯗ꯭ꯔꯤꯗ ꯍꯣꯏ ꯍꯣꯏ